ꯑꯩꯅ ꯊꯣꯡ ꯊꯥꯛꯄ ꯁꯤꯖꯤꯟꯅꯕꯗ ꯑꯩꯒꯤ ꯑꯌꯥꯝꯕ ꯃꯆꯜꯁꯤꯡꯗꯤ ꯄꯨꯜꯂꯞ ꯍꯥꯏꯗꯤ ꯊꯨꯝ ꯃꯣꯔꯣꯛ ꯃꯆꯨ ꯄꯨꯜꯂꯞ ꯐꯪꯉꯤ ꯑꯗꯨꯕꯨ ꯑꯩꯒꯤ ꯐꯪꯗꯕ ꯃꯆꯜ ꯑꯃ ꯑꯅꯤ ꯍꯥꯏꯔꯗꯤ ꯁꯤꯅꯥꯃꯣꯜ ꯑꯗꯨꯒ ꯈꯦꯖꯃꯨꯛ ꯁꯤꯒꯨꯝꯕꯁꯤ ꯃꯣꯏ ꯁꯤꯒꯨꯝꯕ ꯑꯃꯅꯤꯁꯤ ꯃꯉꯥꯏꯔꯦ ꯑꯇꯩꯗꯤ ꯑꯌꯥꯝꯕ ꯄꯨꯜꯂꯞ ꯐꯪꯏ